ꯌꯨꯅꯤꯕꯔꯁ ꯑꯁꯤꯗ ꯑꯇꯣꯞꯄ ꯒ꯭ꯔꯍꯁꯤꯡꯗ ꯊꯋꯥꯏ ꯄꯥꯟꯕ ꯖꯤꯕ ꯂꯩꯇꯦ ꯍꯥꯏꯅ ꯈꯜꯂꯤ ꯀꯔꯤꯒꯤꯅꯣ ꯍꯥꯏꯕ ꯇꯥꯔꯒꯗꯤ ꯅꯣꯡꯃꯇꯁꯨ ꯑꯩꯈꯣꯏꯅ ꯑꯇꯣꯞ ꯑꯇꯣꯞꯄ ꯒ꯭ꯔꯍꯁꯤꯡꯗ ꯅꯠꯇ꯭ꯔꯒꯅ ꯑꯇꯣꯞꯄ ꯑꯩꯈꯣꯏꯅ ꯂꯩꯔꯤꯕ ꯒ꯭ꯔꯍꯒꯤ ꯄ꯭ꯔꯤꯊꯤꯕꯤꯁꯤꯒꯤ ꯃꯄꯥꯟꯗ ꯁꯦꯇꯦꯂꯥꯏꯠꯁꯤꯡ ꯔꯣꯀꯦꯠꯁꯤꯡ ꯊꯥꯒꯠꯂ ꯂꯩꯔꯨꯕ ꯃꯇꯝꯗ ꯊꯋꯥꯏ ꯄꯥꯟꯕ ꯖꯤꯕ ꯊꯦꯡꯅꯩ ꯍꯥꯏꯕꯒꯤ ꯈꯨꯗꯝ ꯆꯥꯡꯗꯝ ꯑꯃꯇꯁꯨ ꯐꯪꯗꯦ ꯑꯗꯨꯗꯁꯨ ꯅꯠꯇꯅ ꯀꯔꯤꯒꯨꯝꯕ ꯂꯩꯕ ꯇꯥꯔꯒꯗꯤ ꯅꯣꯡꯃꯥ ꯅꯠꯇ꯭ꯔꯒ ꯅꯣꯡꯃꯗꯤ ꯃꯈꯣꯏꯁꯨ ꯑꯩꯈꯣꯏꯒꯤ ꯂꯩꯔꯤꯕ ꯒ꯭ꯔꯍꯁꯤꯗ ꯁꯣꯏꯗꯅ ꯂꯥꯛꯀꯅꯤ ꯑꯗꯨ ꯂꯥꯛꯏ ꯍꯥꯏꯕꯒꯤ ꯈꯨꯗꯝ ꯆꯥꯡꯗꯝꯁꯨ ꯑꯃꯇ ꯐꯪꯗꯦ ꯃꯔꯝ ꯑꯁꯤꯅ ꯈꯨꯗꯝ ꯆꯥꯡꯗꯝ ꯑꯃꯇ ꯐꯪꯗꯕꯅꯤꯅ ꯍꯧꯖꯤꯛ ꯐꯥꯎꯉꯩꯒꯤꯗꯤ ꯑꯩꯅ ꯃꯣꯏꯁꯤ ꯂꯩꯇꯦ ꯍꯥꯏꯅ ꯈꯜꯂꯤ